ꯍꯜꯂꯣ ꯕꯦꯕꯤꯅꯥꯎ ꯑꯩ ꯑꯩꯁꯨ ꯅꯪ ꯎꯅꯗꯕ ꯌꯥꯝ ꯀꯨꯏꯔꯦ ꯅꯣꯏꯔꯣꯝꯗ ꯀꯣꯏꯕ ꯂꯥꯀꯀꯦ ꯇꯧꯔꯤꯅꯦ ꯁꯟꯗꯦꯗ ꯂꯥꯛꯀꯦ ꯅꯪ ꯁꯪꯒꯗ꯭ꯔꯣ ꯑꯥ ꯑꯗꯨꯗꯤ ꯑꯩ ꯁꯟꯗꯦꯗ ꯀꯣꯏꯕ ꯂꯥꯛ ꯑꯒꯦ ꯅꯣꯏ ꯀꯛꯆꯤꯡꯗ ꯀꯥꯏ ꯀꯥꯏꯗ ꯀꯣꯏꯕ ꯌꯥꯕ ꯃꯐꯝ ꯂꯩꯒꯦ ꯈꯔ ꯄꯨꯕꯤꯌꯣ ꯑꯣ ꯑꯗꯨꯏꯗꯣ ꯅꯣꯏꯒꯤ ꯑꯧ ꯆꯥꯊꯔꯨꯔꯁꯤꯅꯦ ꯑꯗꯨꯗꯤ ꯈꯔ ꯑꯇꯣꯞꯄꯗꯤ ꯀꯣꯏꯕꯝ ꯂꯩꯇ꯭ꯔꯣ ꯑꯥ ꯎꯝ ꯑꯥ

ꯑꯥ ꯆꯥꯕꯗꯣ

ꯑꯗꯨꯗꯤ ꯌꯥꯝ ꯀꯣꯏꯕ ꯅꯨꯡꯉꯥꯏꯔꯅꯤ ꯑꯗꯨꯒ ꯀꯛꯆꯤꯡ ꯕꯣꯔꯥꯁꯨ ꯆꯥꯁꯦ ꯑꯩ ꯁꯟꯗꯦꯗ ꯉꯟꯅ ꯂꯥꯛꯑꯒꯦ ꯅꯣꯏꯗ ꯆꯥꯛꯇꯣ ꯍꯥꯞꯄꯝꯃꯣ ꯌꯥꯒꯗ꯭ꯔꯣ ꯑꯩ ꯑꯗꯨꯗꯤ ꯑꯩ ꯑꯌꯨꯛ ꯄꯨꯡ ꯇꯔꯦꯠ ꯑꯗꯨꯋꯥꯏꯗ ꯂꯥꯛꯑꯒꯦ ꯄꯨꯡ ꯀꯌꯥꯗ ꯂꯥꯛ ꯑꯣ ꯍꯥꯏꯅꯣ ꯌꯥꯍꯧꯕꯒ ꯄꯥꯏꯔꯛꯑꯣ ꯍꯥꯏꯕ꯭ꯔꯣ ꯑꯗꯨꯗꯤ ꯄꯨꯡ ꯄꯨꯡ ꯇꯔꯨꯛ ꯑꯗꯨꯋꯥꯏꯗꯒꯤ ꯂꯥꯛꯑꯒꯦ ꯑꯦꯟꯁꯥꯡ ꯑꯍꯥꯎꯕ ꯑꯃ ꯊꯣꯡꯉꯝꯃꯣ ꯑꯗꯨꯗꯤ ꯈꯪꯗꯦ ꯍꯥꯎꯔꯤꯈꯩ ꯌꯥꯔꯦ ꯑꯩꯗꯤ ꯍꯥꯎꯔꯅꯤ ꯑꯗꯨꯗꯤ ꯅꯣꯏ ꯃꯊꯛꯇ ꯅꯩꯊꯔꯁꯦ ꯐꯖꯩꯌꯦ ꯐꯨꯔꯤꯁꯨ ꯌꯥꯝꯅ ꯍꯦꯟꯒꯠꯂꯦ ꯈꯪꯗꯦ ꯅꯣꯏ ꯀꯛꯆꯤꯡꯗ ꯂꯥꯛꯑꯒ ꯈꯔ ꯅꯩꯔꯁꯦ ꯏꯕꯥꯟꯅꯤ ꯑꯗꯨꯗꯤ ꯑꯩ ꯄꯨꯡ ꯇꯔꯨꯛꯇ ꯂꯥꯛꯑꯒꯦ ꯑꯗꯨꯒ ꯅꯪ ꯐꯖꯅ ꯑꯩ ꯑꯣꯛꯄ ꯊꯣꯛꯂꯛꯑꯣ ꯉꯥꯏꯔꯝꯃꯣꯀꯣ

ꯍꯣꯏ ꯍꯣꯏ ꯑꯗꯨꯗꯤ ꯅꯪ ꯍꯌꯦꯡ ꯁꯟꯗꯦꯗ ꯎꯅꯔꯁꯤꯀꯣ ꯐꯖꯅ ꯏꯕꯥꯅꯤ ꯀꯣꯏꯕ ꯆꯠꯄꯒꯤ ꯔꯦꯗꯤꯗ ꯂꯩꯔꯝꯃꯣ ꯐꯖꯅ ꯐꯔꯦ ꯐꯔꯦ ꯑꯗꯨꯗꯤ ꯍꯥꯏꯔꯛꯀꯦ ꯍꯥꯏꯔꯛꯀꯦ

ꯑꯧ ꯍꯣꯏ ꯍꯣꯏ ꯐꯔꯦ ꯐꯔꯦ ꯑꯗꯨꯗꯤ ꯊꯝꯃꯒꯦꯀꯣ